ꯏꯔꯣꯏꯕꯁꯦ ꯏꯔꯣꯏꯕꯁꯦ ꯍꯥꯟꯅ ꯑꯩꯈꯣꯏꯒꯤ ꯌꯣꯒꯥ ꯇꯧꯗ꯭ꯔꯤꯉꯩꯗ ꯍꯥꯏꯇꯥꯔꯦ ꯌꯣꯒꯥ ꯇꯧꯗ꯭ꯔꯤꯉꯩꯗꯗꯤ ꯈꯔ ꯑꯗꯨꯝ ꯏꯔꯣꯏꯕ ꯃꯇꯝꯗ ꯈꯔ ꯋꯥꯏ ꯑꯗꯨꯝ ꯌꯣꯒꯥ ꯇꯧꯗ꯭ꯔꯤꯉꯩꯗꯗꯤ ꯈꯔ ꯋꯥꯔꯦ ꯑꯗꯨꯒ ꯑꯩꯈꯣꯏꯒꯤ ꯌꯣꯒꯥ ꯇꯧꯔ ꯃꯇꯨꯡꯗ ꯌꯣꯒꯥ ꯇꯧꯔ ꯃꯇꯨꯡꯗꯗꯤ ꯌꯥꯝꯅ ꯍꯥꯏꯗꯤ ꯋꯥꯗꯕꯤꯗ ꯌꯥꯝ ꯅꯨꯡꯉꯥꯏꯅ ꯌꯥꯝ ꯅꯨꯡꯉꯥꯏꯅ ꯏꯔꯣꯏ ꯍꯥꯏꯗꯤ ꯌꯣꯒꯥ ꯇꯧꯕꯗ ꯑꯩꯈꯣꯏꯒꯤ ꯌꯣꯒꯥ ꯇꯧꯕꯗꯗꯤ ꯁꯣꯔ ꯊꯤꯡꯗꯣꯛ ꯊꯤꯡꯖꯤꯟ ꯑꯗꯨꯗꯒꯤ ꯍꯛꯆꯥꯡ ꯁꯥꯖꯦꯟ ꯌꯣꯒꯥꯗ ꯀꯩꯅꯣ ꯇꯧꯕꯅꯤꯅ ꯑꯗꯨꯃꯥꯏꯅ ꯊꯤꯡꯗꯣꯛ ꯊꯤꯡꯖꯤꯟ ꯇꯧꯕꯅꯤꯅ ꯏꯔꯣꯏꯕꯗꯁꯨ ꯏꯔꯣꯏꯕꯗ ꯌꯥꯝꯅ ꯃꯇꯦꯡ ꯄꯥꯡꯉꯦ ꯑꯩꯈꯣꯏꯒꯤ ꯌꯣꯒꯥꯁꯤꯅ ꯍꯥꯏꯗꯤ ꯑꯩꯈꯣꯏꯒꯤ ꯌꯣꯒꯥꯁꯤꯅ ꯌꯣꯒꯥ ꯇꯧꯗ꯭ꯔꯤꯉꯩꯗꯅ ꯌꯥꯝ ꯋꯥꯔꯝꯃꯦ ꯏꯔꯣꯏꯕꯁꯦ ꯈꯔꯗꯤ ꯋꯥꯏ ꯑꯗꯨꯒ ꯑꯩꯈꯣꯏꯒꯤ ꯌꯣꯒꯥꯇꯧꯔ ꯃꯇꯨꯡꯗ ꯏꯔꯣꯏꯕꯁꯤꯅ ꯌꯥꯝ ꯊꯤꯅ ꯅꯨꯡꯉꯥꯏꯈ꯭ꯔꯦ ꯍꯥꯏꯗꯤ ꯑꯩꯒꯤ ꯄꯟꯊꯨꯡꯐꯝ ꯑꯩꯅ ꯌꯧꯅꯤꯡꯕ ꯄꯟꯊꯨꯡꯐꯝꯗꯣ ꯑꯗꯨꯝ ꯌꯧꯕ ꯉꯝꯃꯦ ꯌꯥꯝ ꯋꯥꯗꯕꯤꯗ ꯌꯣꯒꯥ ꯃꯇꯨꯡꯗ ꯌꯣꯒꯥꯗ ꯌꯥꯝ ꯅꯨꯡꯉꯥꯏ ꯌꯣꯒꯥ ꯇꯧꯔ ꯃꯇꯨꯡꯗꯗꯤ ꯑꯩ ꯄꯟꯊꯨꯡꯐꯝꯁꯨ ꯑꯗꯨꯝ ꯌꯧꯕ ꯉꯝꯃꯦ